ꯑꯩꯁꯦ ꯊꯣꯡꯕ ꯊꯥꯛꯄꯁꯦ ꯌꯥꯝ ꯄꯥꯝꯖꯕ ꯑꯩꯅ ꯊꯣꯡꯖꯕ ꯈꯔꯁꯤ ꯌꯥꯝꯅ ꯍꯥꯎꯅ ꯍꯥꯎꯕ ꯅꯠꯇ꯭ꯔꯒꯁꯨ ꯍꯥꯎꯅꯉꯥꯏ ꯌꯥꯝ ꯍꯣꯠꯅꯖꯕꯅꯦꯕ ꯑꯗꯣ ꯑꯩꯅ ꯈ꯭ꯋꯥꯏ ꯄꯥꯝꯖꯕꯁꯤ ꯍꯩꯗ꯭ꯔꯕꯥꯗꯤ ꯕꯤꯔꯌꯥꯅꯤꯁꯤ ꯑꯩꯅ ꯅꯍꯥꯟꯋꯥꯏ ꯍꯩꯗ꯭ꯔꯕꯥꯗ ꯂꯩꯔ ꯀꯥꯟꯗ ꯆꯥꯕ ꯀꯥꯟꯁꯤꯗ ꯑꯗꯨꯛꯀꯤ ꯃꯇꯤꯛ ꯄꯥꯝꯖꯈꯤꯕ ꯑꯗꯣ ꯌꯨꯝꯗ ꯑꯩꯅ ꯑꯅꯤꯔꯛ ꯑꯍꯨꯝꯂꯛ ꯊꯣꯡꯅꯉꯥꯏ ꯇꯧꯕꯁꯤꯗ ꯊꯣꯡꯕꯁꯤꯗ ꯍꯩꯗ꯭ꯔꯕꯥꯥꯗꯀꯤ ꯕꯤꯔꯌꯥꯅꯤꯒꯤ ꯃꯍꯥꯎꯁꯦ ꯁꯨꯡꯐꯪ ꯐꯪꯗꯕ ꯑꯗꯨꯗ ꯑꯩꯅ ꯁꯨꯝ ꯏꯟꯇꯔꯅꯦꯠꯇ ꯃꯥꯒꯤ ꯔꯦꯁꯤꯄꯤꯁꯤ ꯌꯦꯡꯕ ꯃꯇꯝꯗꯗꯤ ꯏꯔꯥꯏ ꯂꯥꯏꯗꯧꯕ ꯃꯥꯟꯕ ꯑꯗꯨꯒ ꯍꯦꯛ ꯊꯣꯡꯕ ꯀꯥꯟꯁꯤꯗꯅ ꯇꯥꯗꯕ ꯑꯗꯨꯒꯤ ꯑꯁꯤꯒꯤ ꯊꯧꯑꯣꯡꯁꯦ ꯑꯩꯅ ꯑꯩ ꯏꯁꯥꯁꯤ ꯀꯔꯤꯗ ꯁꯣꯏꯔꯤꯕꯒꯦ ꯍꯥꯏꯅ ꯌꯦꯡꯕꯗꯀꯣ

ꯇꯤꯜꯍꯧꯒꯨꯝꯕꯁꯤ ꯉꯧꯔꯒ ꯃꯌꯥꯝ ꯃꯌꯥꯝ ꯁꯤꯖꯤꯟꯅꯔꯒ ꯐꯗꯤꯒꯣꯝ ꯃꯌꯥꯝ ꯑꯗꯨꯗꯒꯤ ꯅꯨꯡꯁꯤꯍꯤꯗꯥꯛ ꯃꯌꯥꯝ ꯁꯤꯖꯤꯟꯅꯔꯒ ꯑꯗꯨꯒ ꯃꯁꯥꯂꯥ ꯃꯌꯥꯝ ꯁꯤꯖꯤꯟꯅꯔꯒ ꯑꯗꯨꯗꯒꯤ ꯕꯥꯁꯃꯥꯇꯤ ꯔꯥꯏꯁ ꯂꯥꯌꯥꯔ ꯇꯧꯔꯒ ꯇꯤꯜꯍꯧ ꯑꯉꯧꯕ ꯒꯥꯡꯗꯨ ꯆꯥꯏꯁꯤꯜꯂꯒ ꯐꯖꯅ ꯁꯦꯝꯃ ꯀꯥꯟꯗꯗꯤ ꯃꯍꯥꯎꯗꯨ ꯆꯞ ꯆꯥꯅ ꯇꯥꯕ ꯑꯗꯨ ꯒꯨꯝꯕꯗꯨꯁꯤ ꯑꯩꯁꯤ ꯃꯊꯪꯗꯗꯤ ꯁꯨꯃꯥꯏꯅ ꯊꯣꯡꯒꯦ ꯍꯥꯏꯅꯁꯨ ꯈꯜꯂꯤ ꯃꯣꯏꯅ ꯇꯧꯕ ꯃꯑꯣꯡꯗꯨꯗ